ꯍꯜꯂꯣ ꯗ꯭ꯔꯥꯏꯚꯔ ꯑꯩꯒꯤ ꯃꯐꯝ ꯑꯁꯤꯗ ꯌꯧꯔꯦ ꯑꯗꯨꯒꯤ ꯅꯪꯁꯤꯅ ꯒꯥꯔꯤꯗꯨ ꯑꯁꯤꯗ ꯊꯝꯕꯤꯗ꯭ꯔꯣ ꯑꯗꯨꯒ ꯑꯩꯅ ꯉꯁꯤ ꯑꯩ ꯃꯥꯔꯀꯦꯇꯤꯡ ꯆꯠꯄꯒꯤ ꯑꯩꯒꯤ ꯄꯩꯁꯥꯗꯨ ꯀꯌꯥ ꯌꯥꯝ ꯂꯩꯇ꯭ꯔꯦ ꯑꯗꯨꯒꯤ ꯌꯥꯔꯕꯗꯤ ꯅꯪꯁꯤꯅ ꯑꯩꯒꯤ ꯒꯥꯔꯤ ꯚꯔꯥꯗꯨ ꯑꯩꯅ ꯖꯤꯄꯦ ꯅꯠꯇ꯭ꯔꯒ ꯑꯣꯟꯂꯥꯏꯟꯗ ꯄꯦ ꯇꯤ ꯑꯦꯝꯗ ꯇꯧꯕꯤꯒꯦ ꯌꯥꯔꯕꯗꯤ ꯍꯥꯏꯅ ꯑꯩꯅ ꯑꯗꯨ ꯑꯗꯨꯝ ꯍꯥꯏꯅꯤꯡꯉꯦ ꯗ꯭ꯔꯥꯏꯚꯔ ꯉꯣꯟꯗ